ꯑꯗꯨꯝ ꯁꯦꯟ ꯊꯣꯛꯄ ꯂꯝꯕꯤ ꯑꯃ ꯑꯣꯏꯔꯦ ꯑꯗꯒꯤ ꯑꯩꯅ ꯑꯗꯨꯃꯥꯏꯅ ꯇꯧꯔꯕꯅꯤꯅ ꯑꯩꯒꯤ ꯃꯈꯥꯗꯁꯨ ꯑꯩꯒꯤ ꯑꯉꯥꯡꯁꯤꯡ ꯏꯆꯥ ꯏꯅꯥꯎꯁꯤꯡ ꯃꯌꯥꯝ ꯑꯃꯁꯨ ꯑꯗꯨꯃꯥꯏꯅ ꯇꯧꯗꯅ ꯃꯣꯏꯁꯨ ꯁꯦꯟ ꯊꯣꯛꯍꯜꯂꯦ ꯁꯦꯟ ꯊꯣꯛꯍꯟꯕꯗꯒꯤ ꯁꯤ ꯃꯣꯏꯁꯨ ꯑꯐꯕ ꯃꯤ ꯑꯣꯏꯔꯦ ꯃꯣꯏꯁꯨ ꯄꯩꯁꯥ ꯊꯣꯛꯄꯗꯒꯤ ꯊꯕꯛ ꯁꯨꯕꯝ ꯅꯣꯝꯐꯝ ꯈꯪꯗꯕꯁꯤꯡꯗꯣ ꯊꯕꯛ ꯄꯤꯔꯦ ꯑꯗꯒꯤ ꯊꯕꯛ ꯄꯤꯕꯗꯒꯤ ꯃꯣꯏꯁꯨ ꯑꯗꯨꯝ ꯁꯦꯟ ꯊꯣꯛꯆꯈꯤꯕꯗꯒꯤ ꯃꯣꯏꯁꯨ ꯅꯨꯡꯉꯥꯏꯔꯦ ꯃꯣꯏꯅꯁꯨ ꯑꯃꯨꯛ